ꯍꯣꯏ ꯑꯩꯈꯣꯏ ꯃꯅꯥꯛꯇ ꯍꯣꯁꯄꯤꯇꯥꯜꯕꯨꯗꯤ ꯂꯩ ꯑꯗꯨꯃꯛꯄꯨ ꯑꯦꯛꯁ ꯏꯁꯔꯦ ꯁꯤ ꯇꯤ ꯏꯁꯀꯦꯟ ꯑꯃꯁꯨꯡ ꯑꯦꯝ ꯑꯥꯔ ꯑꯥꯏ ꯍꯥꯏꯕꯗꯤ ꯕ꯭ꯂꯠ ꯇꯦꯁ ꯌꯨꯔꯤꯟ ꯇꯦꯁꯅꯆꯤꯡꯕ ꯕ꯭ꯂꯠ ꯄ꯭ꯔꯦꯁꯔ ꯆꯦꯛꯅꯆꯤꯡꯕ ꯃꯌꯥꯝꯁꯦ ꯇꯧꯅꯕ ꯐꯦꯁꯤꯂꯤꯇꯤꯁ ꯂꯩꯇꯕ ꯃꯔꯝꯅ ꯑꯩꯈꯣꯏꯁꯦ ꯑꯇꯣꯞꯄ ꯃꯐꯝꯗ ꯑꯋꯥꯕ ꯑꯃ ꯑꯣꯏꯅ ꯑꯩꯈꯣꯏ ꯃꯅꯥꯛꯇ ꯂꯩ ꯂꯩꯅ ꯍꯣꯁꯄꯤꯇꯥꯜ ꯑꯃ ꯂꯩ ꯂꯩꯅ ꯈꯨꯗꯣꯡ ꯆꯥꯗꯕ ꯃꯔꯝꯅ ꯑꯇꯣꯞꯄ ꯃꯐꯝꯗ ꯑꯩꯈꯣꯏꯅ ꯑꯗꯨ ꯃꯌꯥꯝꯁꯦ ꯆꯦꯛ ꯇꯧꯕ ꯆꯠꯄ ꯇꯥꯏ ꯑꯗꯨꯅ ꯁꯤ ꯑꯩꯈꯣꯏ ꯃꯅꯥꯛꯇ ꯂꯩꯔꯤꯕ ꯍꯣꯁꯄꯤꯇꯥꯜꯗꯨꯗ ꯃꯣꯏꯅ ꯐꯦꯁꯤꯂꯤꯇꯤꯁ ꯈꯔ ꯂꯩꯔꯁꯨ ꯈꯨꯠꯂꯥꯏ ꯂꯩꯕꯗꯨꯅꯁꯨ ꯑꯩꯈꯣꯏꯅ ꯆꯦꯛ ꯇꯧꯕ ꯃꯇꯝꯗꯁꯨ ꯔꯤꯖꯜꯁꯦ ꯌꯥꯝ ꯁꯦꯡꯅꯁꯨ ꯐꯪꯗꯦ ꯑꯗꯨꯅ ꯍꯣꯁꯄꯤꯇꯥꯜꯗ ꯂꯩꯔꯤꯕ ꯗꯣꯛꯇꯔꯁꯤꯡ ꯑꯃꯁꯨꯡ ꯒꯣꯔꯃꯦꯟꯗꯒꯤ ꯑꯩꯈꯣꯏ ꯄꯥꯕ꯭ꯂꯤꯛ ꯃꯌꯥꯝꯁꯨ ꯍꯦꯟꯅ ꯍꯦꯟꯅ ꯑꯐꯕ ꯑꯣꯏꯒꯗꯕ ꯑꯗꯨꯅ ꯑꯅꯛꯄꯗ ꯂꯩꯔꯤꯕ ꯑꯩꯈꯣꯏ ꯍꯣꯁꯄꯤꯇꯥꯜꯗꯨꯗ ꯑꯩꯈꯣꯏꯒꯤ ꯈꯨꯗꯣꯡ ꯆꯥꯕꯁꯤ ꯐꯪꯍꯟꯕꯤꯌꯨ ꯑꯩꯈꯣꯏꯅ ꯅꯛꯅ ꯂꯩꯔꯤꯕ ꯍꯣꯁꯄꯤꯇꯥꯜꯗꯨꯗ ꯈꯨꯗꯣꯡ ꯆꯥꯕ ꯐꯪꯗꯕ ꯍꯥꯏꯕꯁꯦ ꯑꯩꯈꯣꯏꯁꯨ ꯑꯋꯥꯕ ꯑꯃꯅꯤ ꯆꯠꯊꯣꯛ ꯆꯠꯁꯤꯟꯗꯁꯨ ꯅꯣꯏ ꯒꯣꯔꯃꯦꯟꯅꯁꯨ ꯐꯦꯁꯤꯂꯤꯇꯤꯁꯦ ꯃꯄꯨꯡ ꯐꯥꯅ ꯑꯩꯈꯣꯏꯒꯤ ꯂꯩꯔꯤꯕ ꯑꯅꯛꯄꯒꯤ ꯍꯣꯁꯄꯤꯇꯥꯜꯗꯁꯨ ꯁꯨꯅ ꯊꯝꯕꯤꯌꯨ ꯍꯥꯏꯅꯁꯨ ꯍꯥꯏꯅꯤꯡꯕꯅꯤ